ꯂꯥꯏ ꯌꯦꯛꯄ ꯍꯧꯔꯛꯄ ꯃꯤ ꯑꯃꯗ ꯑꯩꯅ ꯄꯥꯡꯊꯣꯛꯍꯟꯅꯤꯡꯕ ꯃꯑꯣꯡꯁꯤꯡ ꯑꯗꯨꯗꯤ ꯑꯍꯥꯟꯕꯗ ꯑꯣꯖꯥ ꯒꯨꯔꯨ ꯅꯥꯏꯅ ꯂꯥꯏ ꯌꯦꯛꯄ ꯇꯝꯕ ꯑꯅꯤꯁꯨꯕꯗ ꯂꯥꯏ ꯑꯗꯨꯗ ꯐꯖꯅ ꯃꯥꯒꯤ ꯃꯑꯣꯡ ꯃꯇꯧ ꯂꯩꯔꯤꯕ ꯀꯂꯔ ꯑꯃꯗꯤ ꯌꯦꯛꯀꯗꯣꯔꯤꯕ ꯂꯥꯏ ꯑꯗꯨꯒꯤ ꯁꯛꯇꯝꯒꯤ ꯃꯇꯨꯡ ꯏꯟꯅ ꯃꯑꯣꯡ ꯇꯥꯅ ꯌꯦꯛꯄ ꯉꯝꯅꯕ ꯑꯇꯣꯞꯄ ꯋꯥꯈꯜꯗ ꯆꯣꯏꯊꯣꯛꯇꯕ ꯌꯦꯛꯄ ꯌꯦꯛꯂꯤꯕ ꯂꯥꯏ ꯑꯗꯨꯅ ꯅꯨꯡꯒꯤ ꯋꯥꯍꯟꯊꯣꯛ ꯀꯔꯤꯅꯣ ꯈꯪꯍꯟꯕ ꯉꯝꯕ ꯍꯥꯏꯕꯗꯤ ꯌꯦꯛꯂꯤꯕ ꯂꯥꯏ ꯑꯗꯨ ꯏꯝꯄꯣꯔꯇꯦꯟ ꯑꯣꯏ ꯍꯥꯏꯕꯗꯨ ꯈꯪꯍꯟꯕ ꯃꯤꯌꯥꯝꯗ ꯉꯝꯅꯕ ꯍꯣꯠꯅꯒꯗꯕꯅꯤ